ꯑꯩꯈꯣꯏ ꯏꯃꯨꯡꯗ ꯂꯩꯔꯤꯕ ꯃꯤꯑꯣꯏ ꯈꯨꯗꯤꯡꯃꯛ ꯒꯥꯔꯗꯦꯟꯅꯤꯡꯗꯤ ꯂꯣꯏꯅ ꯄꯥꯝꯅꯩ ꯑꯗꯨ ꯑꯣꯏꯔꯁꯨ ꯃꯣꯏꯗꯤ ꯅꯣꯡꯉꯥꯟꯕꯒ ꯑꯗꯨꯝ ꯑꯌꯨꯛ ꯉꯟꯇꯥ ꯊꯕꯛ ꯏꯟꯈꯥꯡ ꯂꯣꯏꯅ ꯆꯠꯊꯣꯛꯅꯈꯤꯕꯅ ꯑꯩꯅ ꯑꯌꯥꯝꯕ ꯃꯇꯝꯗ ꯑꯗꯨꯝ ꯃꯅꯥ ꯃꯁꯤꯡ ꯃꯔꯣꯏ ꯃꯄꯥꯡ ꯍꯧꯔꯤꯕ ꯑꯗꯩ ꯂꯩ ꯃꯌꯥꯝ ꯍꯧꯔꯤꯕ ꯈꯩꯗꯣ ꯏꯁꯤꯡ ꯃꯥꯏꯁꯤꯡ ꯆꯥꯏꯕ ꯈꯣꯠꯄꯗꯤ ꯑꯩꯅ ꯑꯌꯥꯝꯕ ꯃꯇꯝꯗ ꯑꯗꯨꯝ ꯇꯧꯋꯤ ꯑꯗꯨ ꯑꯣꯏꯔꯁꯨ ꯃꯔꯛ ꯃꯔꯛꯇ ꯃꯣꯏꯁꯨ ꯊꯕꯛ ꯍꯥꯡꯕ ꯃꯇꯝꯗ ꯑꯗꯨꯝ ꯂꯩ ꯃꯈꯣꯡ ꯁꯣꯝꯕꯕꯨ ꯑꯣꯏꯔꯁꯨ ꯅꯥꯄꯤ ꯐꯣꯏꯕꯕꯨ ꯑꯣꯏꯔꯁꯨ ꯑꯗꯨꯝ ꯏꯁꯤꯡ ꯆꯥꯏꯕ ꯈꯣꯠꯄꯁꯨ ꯑꯗꯨꯝ ꯃꯔꯛ ꯃꯔꯛꯇ ꯃꯣꯏꯁꯨ ꯊꯕꯛ ꯍꯥꯡꯕ ꯃꯇꯝꯗ ꯑꯗꯨꯝ ꯏꯇꯦꯡ ꯄꯥꯡꯉꯤ ꯑꯗꯨꯝ ꯒꯥꯔꯗꯦꯟꯅꯤꯡꯁꯦ ꯑꯩꯈꯣꯏ ꯏꯃꯨꯡꯒꯤ ꯃꯤꯁꯤꯡꯒꯤꯗꯤ ꯂꯣꯏꯅ ꯄꯥꯝꯅꯕ ꯑꯃ ꯑꯣꯏ